ꯏꯝꯐꯥꯜ ꯋꯦꯁ ꯗꯤꯁꯇ꯭ꯔꯤꯛꯀꯤ ꯑꯣꯏꯅ ꯒꯣꯕꯔꯃꯦꯟꯅ ꯄꯥꯏꯈꯠꯄ ꯊꯕꯛ ꯊꯧꯁꯤꯜꯁꯤꯡ ꯃꯔꯨꯑꯣꯏꯕ ꯍꯥꯏꯔꯒꯗꯤ ꯔꯤꯝꯁ ꯃꯅꯨꯡꯗ ꯂꯩꯕ ꯑꯩꯈꯣꯏꯒꯤ ꯅꯔꯁꯤꯡꯁ ꯀꯣꯂꯦꯁ ꯁꯦꯝꯒꯠ ꯁꯥꯒꯠꯄ ꯏꯟꯐ꯭ꯔꯥꯁ꯭ꯇꯔꯆꯔ ꯁꯦꯝꯒꯠ ꯁꯥꯒꯠꯄ ꯍꯦꯜꯠꯀꯦꯔꯒꯤ ꯂꯝꯗ ꯁꯦꯝꯒꯠ ꯁꯥꯒꯠꯄꯁꯤꯡ ꯑꯁꯤ ꯈ꯭ꯋꯥꯏꯗꯒꯤ ꯃꯔꯨꯑꯣꯏ ꯃꯁꯤ ꯈ꯭ꯋꯥꯏꯗꯒꯤ ꯃꯔꯨꯑꯣꯏꯕ ꯊꯧꯗꯥꯡ ꯑꯣꯏꯌꯦꯅ ꯈꯜꯂꯤ ꯑꯃꯗꯤ ꯏꯝꯐꯥꯜ ꯋꯦꯁꯀꯤ ꯃꯅꯨꯡꯗ ꯂꯩꯔꯤꯕ ꯇꯣꯉꯥꯟ ꯇꯣꯉꯥꯟꯕ ꯂꯝꯗ ꯁꯦꯛꯇꯔꯁꯤꯡꯗ ꯑꯗꯨꯝ ꯆꯥꯎꯈꯠꯄꯒꯤ ꯂꯝꯗ ꯁꯦꯝ ꯁꯥꯕ ꯂꯦꯞꯇ꯭ꯔꯤ ꯃꯔꯨꯑꯣꯏꯕ ꯍꯥꯏꯔꯒꯗꯤ ꯑꯩꯈꯣꯏꯒꯤ ꯀꯩꯅꯣ ꯏꯕꯤꯅꯤꯡꯒꯨꯝꯕꯗ ꯁ꯭ꯄꯦꯟ ꯇꯧꯒꯦ ꯍꯥꯏꯔꯒꯗꯤ ꯑꯩꯈꯣꯏ ꯖꯒꯥꯒꯨꯝꯕ ꯈꯤꯇꯪ ꯑꯩꯈꯣꯏꯅ ꯅꯨꯡꯉꯥꯏꯕ ꯖꯒꯥ ꯊꯤꯒꯦ ꯍꯥꯏꯔꯒꯗꯤ ꯑꯩꯈꯣꯏꯒꯤ ꯀꯩꯅꯣꯒꯨꯝꯕ ꯑꯩꯈꯣꯏꯒꯤ ꯀꯪꯂꯥꯒꯤ ꯐꯣꯔꯠ ꯀꯤ ꯃꯅꯥꯛꯇ ꯂꯩꯕ ꯀꯪꯂꯥ ꯅꯣꯡꯄꯣꯛ ꯇꯣꯔꯕꯥꯟ ꯁꯤꯁꯨ ꯑꯗꯨꯝ ꯑꯅꯧꯕ ꯅꯧꯅ ꯑꯗꯨꯝ ꯁꯦꯝꯒꯠ ꯁꯥꯀꯠꯄ ꯑꯣꯏꯕꯅꯤꯅ ꯑꯗꯨꯝ ꯃꯌꯥꯝꯅ ꯑꯗꯨꯝ ꯆꯠꯄ ꯈꯣꯠꯄ ꯑꯗꯨꯝ ꯀꯣꯏꯕ ꯅꯍꯥꯛ ꯅꯨꯡꯗꯤꯟꯒꯤ ꯀꯣꯏꯕ ꯈꯣꯠꯄ ꯑꯗꯨꯝ ꯆꯠꯅꯩ ꯑꯗꯨꯝ ꯃꯗꯨ ꯃꯅꯥꯛꯇꯨꯗ ꯂꯩꯔꯤꯕ ꯑꯩꯈꯣꯏꯒꯤ ꯆꯥꯅ ꯊꯛꯅꯕ ꯐꯨꯠ ꯁ꯭ꯇꯣꯜꯅꯆꯤꯡꯕꯁꯤꯡ ꯑꯗꯨꯝ ꯁꯤꯠꯂꯤ ꯃꯁꯤꯅ ꯃꯔꯝ ꯑꯣꯏꯔꯒ ꯀꯔꯕꯥꯔ ꯇꯧꯖꯕ ꯕꯤꯖꯅꯦꯁ ꯇꯧꯖꯕ ꯑꯅꯧ ꯑꯅꯧꯕ ꯁ꯭ꯇꯥꯔꯠꯑꯞꯁꯤꯡꯒꯤ ꯑꯥꯏꯗꯤꯌꯁ ꯃꯌꯥꯝꯁꯨ ꯊꯣꯛꯏ ꯃꯔꯝ ꯑꯗꯨꯅ ꯏꯝꯐꯥꯜ ꯃꯅꯨꯡꯗ ꯂꯩꯔꯤꯕ ꯁꯤꯇꯤꯁꯀꯤ ꯕꯖꯥꯔ ꯃꯌꯥꯗ ꯏꯃꯥ ꯀꯩꯊꯦꯜꯒꯤ ꯃꯌꯥꯏꯗ ꯂꯩꯔꯤꯕ ꯊꯪꯒꯥꯜ ꯃꯣꯜ ꯃꯣꯜ ꯔꯣꯠ ꯅꯆꯤꯡꯕꯁꯤꯡ ꯑꯁꯤꯁꯨ ꯑꯗꯨꯝ ꯃꯌꯥꯝ ꯑꯗꯨꯝ ꯌꯦꯡꯕ ꯉꯥꯛ ꯊꯣꯛꯏ ꯑꯗꯨꯝ ꯃꯌꯥꯝꯒꯤ ꯑꯗꯨꯝ ꯑꯋꯥ ꯅꯨꯡꯉꯥꯏ ꯑꯗꯨꯝ ꯁꯦꯌꯥꯔ ꯇꯧꯕ ꯑꯣꯏꯅ ꯀꯣꯏꯕ ꯂꯥꯡꯕ ꯑꯗꯨꯝ ꯊꯣꯛꯏ ꯃꯁꯤꯅ ꯑꯗꯨꯝ ꯑꯌꯥꯝꯕ ꯑꯗꯨꯝ ꯃꯌꯥꯝꯒꯤ ꯑꯗꯨꯝ ꯀꯥꯟꯅꯍꯜꯂꯤ ꯑꯗꯨꯝ